ꯑꯣ ꯀꯩꯅꯣ ꯑꯣꯇꯨ ꯑꯣꯇꯨ ꯌꯥꯎꯒꯗ꯭ꯔꯣ ꯂꯩꯒꯗ꯭ꯔꯣ ꯎꯝ ꯑꯣꯇꯨꯁꯦ ꯀꯌꯥꯃꯨꯛꯀ ꯄꯤꯒꯦ ꯁꯇ꯭ꯔꯤꯞ ꯑꯃꯗ ꯑꯣ ꯑꯗꯨꯗꯤ ꯑꯝꯇ ꯂꯧꯖꯒꯦ ꯂꯥꯛꯄꯁꯦ ꯍꯣꯔꯦꯟ ꯅꯨꯃꯤꯗꯥꯡꯋꯥꯏꯔꯝ ꯄꯨꯡ ꯃꯔꯤ ꯃꯈꯥꯏ ꯑꯗ꯭ꯋꯥꯏꯗ ꯂꯥꯛꯆꯔꯒꯦ ꯎꯝ ꯅꯨꯡꯉꯥꯏꯖꯔꯦ ꯅꯨꯡꯉꯥꯏꯖꯔꯦ